ꯍꯂꯣ ꯁꯤ ꯑꯁꯤ ꯒꯣꯔꯣꯕꯒꯤ ꯀꯩꯅꯣ ꯑꯣꯏꯗꯣꯏꯔꯣ ꯑ ꯁꯤ ꯑꯩ ꯐ꯭ꯔꯥꯏ ꯔꯥꯏꯁꯀ ꯆꯤꯀꯟ ꯆꯤꯂꯤꯒ ꯇꯧꯒꯦ ꯇꯧꯅꯦ ꯑꯗꯣ ꯅꯣꯏ ꯐ꯭ꯔꯥꯏ ꯔꯥꯏꯁꯇꯣ ꯀꯩꯀꯩ ꯍꯥꯞꯀꯦ ꯀꯩꯀꯥ ꯀꯃꯥꯏ ꯇꯧꯔꯒ ꯎꯝ

ꯑꯥ ꯎꯝ ꯀꯩꯅꯣꯁꯤ ꯆꯤꯀꯟ ꯆꯤꯂꯤꯁꯤꯅ ꯀꯩꯀꯩ ꯍꯥꯏꯗꯤ ꯆꯤꯂꯤ ꯀꯌꯥꯝ ꯍꯥꯞꯄ ꯈꯣꯠꯄ ꯀꯃꯥꯏ ꯇꯧꯕ ꯑ

ꯎꯝ

ꯅꯣꯏꯁꯦ ꯏꯁꯄꯤꯁꯤ ꯅꯨꯗꯜꯁꯀꯨꯝꯕꯗꯤ ꯑꯗꯨꯝ ꯂꯩꯕ ꯅꯠꯇ꯭ꯔꯣ ꯑꯥ ꯑꯥ ꯑꯅꯤꯗꯣ ꯀꯃꯥꯏ ꯑꯅꯤꯗꯨꯒꯤ ꯈꯦꯅꯕꯗꯤ ꯀꯃꯥꯏ ꯀꯃꯥꯏ ꯇꯧꯕ ꯎꯝ

ꯑꯥ ꯑꯣ ꯑꯅꯤꯗꯨꯒꯤ ꯈꯦꯅꯕꯗꯤ ꯀꯩꯁꯨ ꯂꯩꯕ ꯅꯠꯇꯦꯅꯦꯗꯣ ꯑꯣ

ꯑꯇꯩ ꯀꯩꯀ ꯍꯥꯏꯗꯤ ꯁꯨꯝ ꯑꯇꯩꯁꯨ ꯑꯗꯨꯝ ꯐꯪꯒꯗꯧꯕ ꯅꯠꯇ꯭ꯔꯣ ꯎꯝ

ꯑꯣ ꯁꯤꯡꯖꯨ ꯕꯣꯔꯥꯅ ꯀꯃꯥꯏ ꯀꯃꯥꯏ ꯇꯧꯔꯗꯤ

ꯎꯝ

ꯑꯣ ꯎꯝ ꯎꯝ ꯌꯥꯝ ꯅꯨꯡꯉꯥꯏ ꯑꯗꯨ ꯑꯣꯔꯗꯔ ꯑꯗꯨꯝ ꯇꯧꯕ ꯌꯥꯒꯗꯣꯏ ꯅꯠꯇ꯭ꯔꯣ ꯑꯣ ꯑꯗꯨ ꯅꯣꯏ ꯑꯗꯨꯝ ꯀꯩꯅꯣ ꯍꯥꯏꯕꯗꯤ ꯗꯤꯂꯤꯚꯔꯤ ꯀꯩꯀꯩ ꯑꯗꯨꯝ ꯐꯖꯅ ꯇꯧꯕꯗꯤ ꯅꯠꯇ꯭ꯔꯣ ꯑꯣ ꯑꯗꯨꯝ ꯐꯖꯅ ꯅꯣꯏꯒꯤꯁꯨ ꯑꯗꯨꯝ ꯅꯥꯟꯅꯗꯤ ꯇꯧꯕꯅꯤꯅ ꯑꯗꯨꯝ ꯑꯩꯈꯣꯏꯅ ꯑꯣꯔꯗꯔ ꯇꯧꯔꯁꯨ ꯑꯗꯨꯝ ꯅꯨꯃꯤꯠ ꯍꯥꯏꯗꯤ ꯀꯌꯥ ꯈꯨꯗꯛꯇ ꯇꯧꯔꯒ ꯀꯌꯥ ꯄꯨꯡ ꯀꯌꯥꯃꯨꯛ ꯆꯪꯒꯅꯤ

ꯎꯝ ꯇꯨ ꯁꯤꯒꯤ ꯑꯦꯗ꯭ꯔꯦꯁꯁꯤ ꯆꯞ ꯆꯥꯕꯤ ꯀꯥꯏꯋꯥꯏ ꯑꯣꯏꯗꯣꯏꯅꯣ ꯑꯥ ꯑꯗꯣ ꯑꯩꯈꯣꯏꯁꯨ ꯀꯥꯡꯄꯣꯛꯄꯤ ꯋꯥꯠ ꯅꯝꯕꯔ ꯀꯌꯥ ꯑꯣꯏꯅꯣ ꯑꯩꯈꯣꯏꯅ ꯐꯥꯏꯚꯅꯤ ꯑꯣ ꯑꯗꯨꯝ ꯗꯤꯂꯤꯚꯔꯤ ꯇꯧꯕꯗꯗꯤ ꯀꯩꯁꯨ ꯌꯥꯝ ꯀꯨꯏꯅ ꯆꯪꯉꯔꯣꯏꯅꯦ ꯑꯗꯨꯗꯤ ꯑꯗꯨꯗꯤ ꯌꯥꯝ ꯅꯨꯡꯉꯥꯏ ꯑꯩꯁꯨ ꯗꯤꯂꯤꯚꯔꯤ ꯈꯔ ꯇꯧꯒꯦ ꯐ꯭ꯔꯥꯏ ꯔꯥꯏꯁꯅꯦ ꯑꯗꯒꯤ ꯆꯤꯀꯟ ꯆꯤꯂꯤꯒꯨꯝꯕ ꯑꯗꯩ ꯃꯩꯇꯩ ꯕꯣꯔꯥꯒꯨꯝꯕ ꯈꯔ ꯇꯧꯒꯦ ꯑꯣ ꯑꯣ ꯑꯗꯨꯗꯤ ꯊꯝꯃꯒꯦ ꯊꯝꯃꯒꯦ